ꯑꯩꯈꯣꯏꯒꯤ ꯁꯥꯏꯠ ꯂꯝꯗꯝꯗꯨꯗ ꯂꯧ ꯁꯦꯡꯕ ꯃꯤꯁꯦ ꯑꯗꯨꯒꯨꯝ ꯑꯩꯈꯣꯏ ꯂꯧ ꯁꯦꯡꯕ ꯃꯤꯅ ꯀꯔꯤ ꯀꯔꯤ ꯃꯇꯦꯡ ꯂꯧꯕ ꯌꯥꯕꯒꯦ ꯍꯥꯏꯔꯗꯤ ꯒꯣꯔꯃꯦꯟꯗꯒꯤ ꯒꯣꯔꯃꯦꯟꯅ ꯀꯩꯅꯣ ꯏꯁꯀꯤꯝꯒꯨꯝꯕ ꯄꯤꯕꯀꯣ ꯑꯗꯨꯒꯨꯝꯕ ꯄꯤꯔꯒ ꯈꯔ ꯀꯩꯅꯣ ꯃꯣꯏ ꯂꯧ ꯁꯦꯡꯕ ꯃꯤꯑꯣꯏꯅ ꯃꯤꯒꯤ ꯑꯣꯏꯅ ꯗꯥꯏꯔꯦꯛ ꯄꯤꯕꯒꯨꯝꯕꯀꯣ ꯑꯗꯨꯒ ꯑꯇꯩꯁꯦ ꯃꯣꯏꯒꯤ ꯀꯩꯅꯣ ꯔꯁꯤꯌꯟꯒꯨꯝꯕ ꯈꯔꯒ ꯄꯤꯕ ꯑꯗꯨꯒ ꯃꯣꯏꯁꯦ ꯂꯥꯏꯔꯤꯛ ꯍꯩꯇꯕꯁꯨ ꯌꯥꯝ ꯌꯥꯎꯔꯦꯕꯀꯣ ꯃꯣꯏꯒꯤ ꯖꯒꯥꯗꯨꯗ ꯂꯥꯏꯔꯤꯛ ꯍꯩꯇꯕ ꯑꯣꯏꯔꯦꯕ ꯑꯗꯨꯅ ꯃꯣꯏ ꯀꯦꯇꯦꯒꯣꯔꯤꯗ ꯇꯥꯕꯤꯕ ꯀꯔꯤꯀꯔꯥ ꯗꯔꯀꯥꯔ ꯂꯩꯕ ꯑꯗꯣ ꯑꯗꯨ ꯇꯧꯒꯗꯕ ꯗꯔꯀꯥꯔ ꯂꯩꯕ ꯑꯗꯨꯒꯨꯝꯕ ꯇꯧꯕ ꯇꯥꯏ ꯑꯗꯣ ꯑꯇꯩꯗꯤ ꯐꯪꯂꯤꯕꯁꯦ ꯃꯣꯏ ꯀꯩꯅꯣ ꯁꯔꯀꯥꯔꯅ ꯃꯇꯦꯡ ꯄꯥꯡꯕꯤꯔꯒ ꯁꯨꯃꯥꯏꯅ ꯇꯧꯕ ꯉꯝꯒꯅꯤ ꯑꯁꯤꯒꯨꯝꯕ ꯑꯁꯦ ꯁꯨꯃꯥꯏꯅ ꯇꯧ ꯇꯧꯊꯣꯛꯎ ꯅꯠꯇ꯭ꯔꯒ ꯀꯩꯅꯣ ꯑꯁꯤꯁꯦ ꯀꯩꯅꯣ ꯁꯨꯃꯥꯏꯅ ꯁꯦꯝꯕꯒ ꯀꯩꯅꯣ ꯐꯗꯣꯏꯅꯤꯒꯨꯝꯕ ꯑꯗꯨꯒꯨꯝꯕ ꯇꯥꯛꯄꯤꯕ ꯑꯦꯋꯔꯅꯦꯁ ꯄ꯭ꯔꯣꯒ꯭ꯔꯥꯝꯒꯨꯝꯕꯁꯨ ꯇꯧꯕ ꯌꯥꯏ ꯅꯠꯇ꯭ꯔꯒ ꯂꯧ ꯁꯦꯟꯕ ꯃꯤꯒꯤ ꯀꯩꯅꯣ ꯒꯥꯔꯤꯒꯨꯝꯕ ꯑꯗꯨꯒꯨꯝꯕꯁꯦ ꯇꯧꯕꯤꯕꯅ ꯐꯅꯤꯕꯀꯣ ꯑꯗꯨꯒꯨꯝꯕ ꯄ꯭ꯔꯣꯚꯥꯏꯠ ꯇꯧꯔꯗꯤ ꯌꯥꯝ ꯅꯨꯡꯉꯥꯏꯕ ꯅꯨꯡꯉꯥꯏꯕ ꯑꯃ ꯊꯨꯅꯤ ꯑꯗꯨꯒ ꯃꯣꯏ ꯒꯣꯔꯃꯦꯟꯁꯤꯡꯅ ꯏꯁꯀꯤꯝꯗꯨꯗ ꯐꯖꯅ ꯁꯤꯖꯤꯟꯅꯔꯒ ꯃꯤ ꯃꯌꯥꯝꯗꯨꯗ ꯇꯧꯔꯗꯤ ꯌꯥꯝ ꯅꯨꯡꯉꯥꯏꯅꯤ ꯑꯗꯨꯒ ꯍꯣꯏ ꯍꯧꯖꯤꯛꯀꯥꯟ ꯏꯁꯀꯤꯝꯁꯤꯁꯨ ꯌꯥꯝ ꯌꯥꯝꯃꯤ ꯍꯥꯏꯕꯁꯦ ꯏꯁꯀꯤꯝꯁꯦ ꯀꯔꯤ ꯄꯤ ꯑꯦꯝ ꯀꯤꯁꯥꯟꯒꯨꯝꯕ ꯑꯗꯨꯝ ꯂꯧ ꯁꯦꯡꯕ ꯃꯤꯗ ꯗꯥꯏꯔꯦꯛ ꯃꯁꯥꯒꯤ ꯃꯁꯥꯒꯤ ꯑꯦꯀꯥꯎꯟꯗꯨꯗ ꯍꯥꯞꯆꯤꯟꯕꯤꯕꯀꯣ ꯊꯥ ꯑꯃ ꯀꯩꯅꯣ ꯊꯥ ꯆꯍꯤ ꯑꯃꯗꯒꯤ ꯀꯩꯅꯣ ꯂꯤꯁꯤꯡ ꯇꯔꯨꯛꯀꯨꯝꯕꯗꯤ ꯌꯧꯋꯦ ꯑꯗꯨꯁꯦ ꯐꯖꯅ ꯀꯩꯅꯣ ꯌꯥꯝ ꯏꯟꯀꯝꯁꯦ ꯌꯥꯝ ꯐꯖꯈ꯭ꯔꯦꯀꯣ ꯑꯗꯨ ꯌꯥꯝ ꯅꯨꯡꯉꯥꯏ ꯑꯗꯨ ꯍꯥꯏꯒꯗꯕꯁꯦ ꯑꯗꯨ ꯈꯔ ꯂꯩꯌꯦ ꯑꯇꯩꯗꯤ ꯍꯥꯏꯅꯤꯡꯕ ꯈꯪꯗꯦ